ꯑꯩꯅ ꯒꯚꯔꯟꯃꯦꯟꯗꯒꯤ ꯈꯤꯇꯪ ꯁꯖꯦꯁꯟ ꯇꯧꯕꯤꯌꯨ ꯍꯥꯏꯕ ꯇꯥꯔꯒꯗꯤ ꯀꯩ ꯍꯥꯏꯒꯅꯤ ꯑꯩꯈꯣꯏꯅ ꯁꯥꯔꯤꯕ ꯐꯤꯁꯤꯡꯁꯤꯒꯤ ꯂꯪꯁꯤꯡꯁꯦ ꯑꯩꯈꯣꯏꯗ ꯑꯍꯣꯡꯕ ꯃꯃꯟꯗ ꯐꯪꯍꯟꯕꯤꯕ ꯑꯃꯗꯤ ꯑꯩꯈꯣꯏꯅ ꯁꯥꯕ ꯂꯣꯏꯔꯒ ꯂꯩꯔꯕ ꯐꯤꯁꯤꯡꯁꯦ ꯒꯚꯔꯟꯃꯦꯟꯅ ꯃꯃꯟ ꯑꯃꯗ ꯂꯦꯞꯊꯣꯛꯄꯤꯔꯒ ꯁꯤ ꯄꯨꯂꯞ ꯂꯧꯁꯟꯕꯤꯕ ꯑꯁꯨꯃꯥꯏꯅ ꯇꯧꯔꯒꯗꯤ ꯑꯩꯈꯣꯏꯅ ꯁꯥꯔꯤꯕ ꯐꯤꯁꯤꯡꯁꯦ ꯃꯄꯥꯟ ꯂꯝꯗꯐꯥꯎꯗ ꯊꯥꯕ ꯉꯝꯒꯅꯤ ꯑꯃꯗꯤ ꯑꯩꯈꯣꯏꯗꯁꯨ ꯁꯦꯟꯗꯣꯡ ꯐꯪꯒꯅꯤ ꯍꯥꯏꯕꯗꯤ ꯃꯇꯝ ꯆꯥꯅ ꯑꯩꯈꯣꯏꯗ ꯄꯩꯁꯥ ꯐꯪꯒꯅꯤ ꯍꯥꯏꯕꯒꯤ ꯊꯥꯖꯕ ꯂꯩꯕ